ꯍꯌꯦꯡꯁꯤ ꯄꯨꯡꯗꯣꯟꯒꯤ ꯐꯦꯁꯇꯤꯕꯦꯜ ꯑꯃ ꯂꯩꯌꯦ ꯑꯗꯨ ꯌꯥꯎꯔꯨꯁꯤꯔꯣ ꯄꯨꯡ ꯅꯤꯄꯥꯟꯋꯥꯏ ꯑꯣꯏꯔꯝꯒꯅꯤ ꯑꯗꯨ ꯆꯠꯂꯨꯁꯤꯗꯅ ꯏꯃꯥꯟꯅꯕ ꯈꯔꯒ ꯅꯪꯒ ꯁꯨꯝ ꯌꯥꯎꯔꯨꯁꯦ ꯍꯥꯏꯕꯅꯤꯗ ꯑꯗꯨ ꯄꯩꯁꯥ ꯀꯌꯥ ꯀꯌꯥ ꯄꯨꯊꯣꯛꯅꯔꯁꯦ ꯆꯠꯂꯨꯁꯦ ꯍꯥꯏꯕ꯭ꯔꯣ ꯒꯥꯔꯤꯕꯨꯗꯤ ꯏꯃꯥꯟꯅꯕ ꯈꯣꯏ ꯑꯗꯨꯝ ꯄꯨꯊꯣꯛꯂꯅꯤ ꯑꯗꯨ ꯍꯣꯏ ꯆꯥꯝꯉꯥ ꯆꯥꯝꯉꯥ ꯍꯥꯏꯅꯔꯁꯦꯀꯣ ꯑꯗꯨꯗꯤ ꯑꯗꯨ ꯀꯣꯟꯅꯗ꯭ꯔꯒꯅ ꯈꯔ ꯈꯔ ꯐꯨꯒꯠꯅ ꯂꯣꯏꯔꯦꯅ ꯑꯩ ꯍꯣꯏ ꯆꯥꯝꯉꯥ ꯆꯥꯝꯉꯥ ꯀꯣꯟꯅꯗ꯭ꯔꯗꯤ ꯂꯤꯁꯤꯡ ꯂꯤꯁꯤꯡ ꯄꯨꯊꯣꯛꯂꯁꯦ ꯑꯗꯨꯗꯤ ꯍꯣꯏ ꯃꯤ ꯇꯔꯨꯛ ꯇꯔꯦꯠ ꯀꯨꯝꯕ ꯑꯣꯏꯒꯅꯤꯗ ꯃꯤ ꯇꯔꯨꯛ ꯇꯔꯦꯠ ꯑꯣꯏꯒꯅꯤ ꯏꯃꯥꯟꯅꯕ ꯈꯔꯒ ꯑꯗꯨꯝ ꯅꯪꯒ ꯌꯥꯎꯅ ꯃꯤ ꯇꯔꯨꯛ ꯇꯔꯦꯠ ꯃꯥꯜꯂꯦ ꯍꯣꯏ ꯍꯣꯏ ꯃꯤ ꯇꯔꯦꯠ ꯆꯠꯄꯒꯤꯅꯦꯕ ꯑꯩꯈꯣꯏ ꯂꯩꯐꯝꯁꯤꯗꯤ ꯀꯤꯂꯣꯃꯤꯇꯔ ꯃꯉꯥꯃꯨꯛ ꯀꯨꯝꯕ ꯂꯥꯞꯂꯝꯒꯅꯤ ꯑꯁꯤ ꯃꯣꯏ ꯑꯗꯨꯝ ꯌꯦꯡꯕꯗ ꯍꯣꯏ ꯅꯣꯡ ꯇꯥꯔꯁꯨ ꯒꯥꯔꯤ ꯑꯆꯧꯕꯅ ꯆꯠꯁꯦ ꯑꯗꯨꯝ ꯈꯔ ꯑꯗꯨꯝ ꯈꯔ ꯅꯪꯅ ꯅꯪꯅꯕ

ꯍꯣꯏ ꯆꯥꯅ ꯊꯛꯅꯕ ꯈꯔ ꯈꯔ ꯇꯧꯁꯦ ꯑꯗꯨ ꯆꯠꯄꯗꯨ ꯑꯩꯅ ꯈꯟꯕꯅ ꯁꯥꯔ ꯍꯣꯏꯗꯨꯗ ꯑꯗꯨꯝ ꯅꯨꯃꯤꯠ ꯑꯅꯤ ꯑꯍꯨꯝꯒꯨꯝꯕ ꯂꯩꯁꯤꯔꯥ ꯈꯟꯕ ꯑꯗꯨ ꯅꯣꯏ ꯃꯌꯥꯝ ꯌꯥꯎꯔꯛꯂꯗꯤ ꯐꯩꯅꯦ ꯍꯣꯏ ꯑꯩ ꯍꯪꯅꯔꯒꯦ ꯑꯗꯨ ꯂꯦꯛꯁꯤ ꯍꯥꯏꯔꯗꯤ ꯇꯦꯟ ꯄꯨꯔꯁꯤꯅ ꯍꯣꯏ ꯍꯣꯏ ꯑꯗꯨꯗꯤ ꯁꯨꯝ ꯍꯣꯏ ꯇꯥꯟꯅꯔꯁꯤꯀꯣ ꯍꯣꯏ ꯍꯣꯏ ꯍꯣꯏ ꯍꯣꯏ ꯑꯗꯨꯗꯤ ꯚꯥꯏ ꯑꯥ